ꯑꯩꯅ ꯏꯁꯩ ꯁꯛꯄ ꯃꯇꯝꯗ ꯑꯩꯅ ꯏꯁꯩ ꯇꯥꯖꯕ ꯃꯇꯝꯗ ꯑꯩꯅ ꯈ꯭ꯋꯥꯏꯗꯒꯤ ꯄꯥꯝꯖꯕ ꯍꯥꯏꯕꯁꯤ ꯍꯤꯟꯗꯨꯁꯇꯥꯅꯤ ꯑꯣꯏꯗꯣꯏꯅꯤ ꯑꯗꯨꯕꯨ ꯍꯤꯟꯗꯨꯁꯇꯥꯅꯤ ꯄꯥꯝꯃꯦ ꯍꯥꯏꯗꯨꯅ ꯍꯤꯟꯗꯨꯁꯇꯥꯅꯤ ꯈꯛꯇꯪ ꯄꯥꯝꯕ ꯅꯠꯇꯦ ꯏꯁꯩ ꯁꯛꯄꯤ ꯑꯃ ꯑꯣꯏꯔꯨꯕꯅ ꯑꯩꯅ ꯇꯥꯖꯅꯤꯡꯕꯁꯤꯡꯁꯨ ꯂꯣꯏꯅ ꯇꯥꯖꯅꯤꯡꯉꯤ ꯍꯥꯏꯕꯗꯤ ꯁꯪꯀ꯭ꯔꯤꯇꯟ ꯇꯥꯖꯅꯤꯡꯉꯤ ꯋꯦꯁꯇꯔꯟ ꯀꯦ ꯄꯣꯞ ꯑꯗꯒꯤ ꯁꯤꯄꯣꯞ ꯍꯤꯟꯗꯨꯁꯇꯥꯅꯤ ꯃꯅꯤꯄꯨꯔꯤ ꯐꯣꯛ ꯂꯣꯏꯅꯃꯛ ꯇꯥꯖꯅꯤꯡꯉꯤ ꯏꯁꯩ ꯈꯨꯗꯤꯡꯃꯛ ꯃꯁꯥ ꯃꯁꯥꯒꯤ ꯐꯖ ꯐꯖꯕ ꯃꯁꯥꯒꯤ ꯐꯣꯝ ꯐꯤꯆꯔ ꯑꯃꯃꯝ ꯂꯩꯖꯔꯤꯕ ꯉꯥꯛꯇꯅꯤ ꯑꯃꯅ ꯍꯦꯜꯂꯤ ꯍꯥꯏꯕ ꯂꯩꯇꯦ ꯑꯃꯅ ꯇꯥꯏ ꯍꯥꯏꯕ ꯂꯩꯇꯦ ꯃꯥ ꯃꯥꯒꯤ ꯋꯦꯗ ꯂꯣꯏꯅ ꯐꯖꯔꯤꯕ ꯄꯤꯊꯣꯛꯆꯔꯛꯄ ꯉꯥꯛꯇꯅꯤ ꯑꯩꯅ ꯑꯅꯝꯕꯅ ꯍꯤꯟꯗꯨꯁꯇꯥꯅꯤ ꯇꯥꯖꯔꯤꯕꯁꯤꯒꯤ ꯃꯔꯝꯗꯤ ꯑꯩꯈꯣꯏꯒꯤ ꯍꯤꯟꯗꯨꯁꯇꯥꯅꯤꯗ ꯁꯥꯔꯦꯒꯥꯃꯥꯄꯥ ꯍꯥꯏꯗꯨꯅ ꯂꯩꯔꯤ ꯁꯥꯔꯦꯒꯥꯃꯥꯄꯥꯙꯥꯅꯤꯁꯥ ꯍꯥꯏꯕ ꯄꯣꯠ ꯑꯁꯤ ꯑꯩꯉꯣꯟꯗ ꯌꯥꯝꯅ ꯑꯩꯒꯤ ꯆꯥꯅꯖꯕ ꯑꯣꯏꯒꯗ꯭ꯔꯥ ꯃꯤ ꯈꯨꯗꯤꯡꯃꯛꯇ ꯃꯁꯥ ꯃꯁꯥꯒꯤ ꯆꯥꯅꯖꯕ ꯑꯃꯃꯝ ꯂꯩ ꯃꯥꯅ ꯐꯣꯛ ꯆꯥꯅꯩ ꯃꯥꯅ ꯋꯦꯁꯇꯔꯟ ꯆꯥꯅꯩ ꯃꯥꯅ ꯍꯤꯟꯗꯨꯁꯇꯥꯅꯤ ꯆꯅꯩ ꯍꯥꯏꯕ ꯂꯩ ꯏꯁꯥꯗ ꯁꯛꯇꯣꯔꯛꯄꯗ ꯆꯥꯅꯕ ꯆꯥꯅꯗꯕꯗꯨ ꯌꯦꯡꯉꯕ ꯃꯇꯨꯡꯗ ꯑꯩꯅꯁꯨ ꯄꯥꯝꯖꯕ ꯑꯩꯉꯣꯟꯗꯁꯨ ꯆꯥꯅꯕ ꯑꯗꯨꯅ ꯑꯩ ꯍꯤꯟꯗꯨꯁꯇꯥꯅꯤꯁꯦ ꯌꯥꯝꯅ ꯄꯥꯝꯖꯅ ꯁꯛꯆꯩ ꯂꯣꯏꯅꯃꯛ ꯁꯛꯏ ꯁꯛꯇꯕ ꯅꯠꯇꯦ ꯂꯣꯏꯅꯃꯛ ꯁꯛꯏ ꯑꯗꯨ ꯑꯣꯏ ꯇꯥꯔꯒꯁꯨ ꯑꯃꯇꯪ ꯈꯜꯂꯣ ꯍꯥꯏ ꯇꯥꯔꯒꯗꯤ ꯑꯩ ꯍꯤꯟꯗꯨꯁꯇꯥꯅꯤ ꯈꯟꯖꯗꯣꯏꯅꯦꯕ